ꯍꯧꯖꯤꯛꯀꯤ ꯑꯣꯏꯅꯗꯤ ꯑꯩꯒꯤ ꯆꯥꯈꯨꯝꯗ ꯑꯦꯂꯦꯛꯇ꯭ꯔꯤꯛꯁꯤꯇꯤꯒꯤ ꯑꯣꯏꯕ ꯈꯔ ꯍꯥꯏꯔꯒꯗꯤ ꯃꯤꯛꯆꯔ ꯂꯩꯔꯦ ꯒ꯭ꯔꯥꯏꯟꯗꯔ ꯒ꯭ꯌꯥꯁ ꯁꯤꯂꯤꯟꯗꯔ ꯑꯗꯨꯗꯒꯤ ꯔꯥꯏꯁ ꯀꯨꯀꯔ ꯑꯗꯨꯗꯒꯤ ꯍꯤꯠꯇꯔ ꯁꯤꯒꯨꯝꯕ ꯑꯦꯂꯦꯛꯇ꯭ꯔꯤꯛꯀꯤ ꯑꯣꯏꯕ ꯈꯔ ꯂꯩꯔꯦ ꯑꯗꯨꯒ ꯊꯥꯏꯅ ꯑꯦꯂꯦꯛꯇ꯭ꯔꯤꯛꯁꯤꯇꯤ ꯐꯪꯗ꯭ꯔꯤꯉꯩꯗ ꯊꯥꯏꯅ ꯁꯤꯡꯅ ꯑꯩꯈꯣꯏꯒꯤ ꯂꯩꯕꯥꯛꯀꯤ ꯂꯩꯔꯪ ꯂꯩꯕꯥꯛꯀꯤ ꯂꯩꯔꯪꯗ ꯁꯤꯡꯅ ꯇꯧꯔꯒ ꯊꯥꯏꯅ ꯊꯣꯉꯝꯃꯦ ꯑꯗꯨꯒ ꯊꯥꯏꯅ ꯒ꯭ꯔꯥꯏꯟꯗꯔ ꯂꯩꯇ꯭ꯔꯤꯉꯩꯗ ꯃꯦꯆꯤꯟ ꯂꯩꯇ꯭ꯔꯤꯉꯩꯗ ꯑꯩꯈꯣꯏꯒꯤ ꯈꯣꯟ ꯍꯥꯏꯇꯥꯔꯦ ꯑꯁꯤꯒꯨꯝꯕ ꯈꯣꯟ ꯈꯣꯟꯗ ꯁꯨꯅꯔꯝꯃꯦ ꯍꯧꯖꯤꯛ ꯒ꯭ꯔꯥꯏꯟꯗꯔ ꯊꯣꯂꯛꯑꯕꯅꯤꯅ ꯍꯧꯖꯤꯛꯄꯨꯗꯤ ꯒ꯭ꯔꯥꯏꯟꯗꯔꯗ ꯂꯣꯏꯅ ꯇꯧꯅꯔꯦ ꯑꯗꯨꯒ ꯊꯥꯏꯅꯗꯤ ꯁꯨꯝ ꯍꯥꯏꯗꯤ ꯈꯣꯟꯗ ꯁꯨꯅꯔꯝꯃꯦ ꯑꯌꯥꯝꯕ ꯑꯗꯨꯒ ꯁꯤꯡ ꯅꯨꯡ ꯊꯥꯏꯅ ꯁꯤꯡ ꯅꯨꯡꯅ ꯂꯣꯏꯅ ꯆꯥꯛ ꯏꯁꯤꯡ ꯊꯣꯡꯅꯔꯝꯃꯤ ꯑꯗꯒꯤ